ꯁꯥꯟꯅ ꯈꯣꯠꯅꯕꯒꯤ ꯈ꯭ꯋꯥꯏꯗꯒꯤ ꯑꯅꯧꯕ ꯄꯥꯎꯁꯤꯡꯁꯦ ꯑꯩꯅ ꯐꯣꯟꯗꯒꯤ ꯃꯇꯦꯡ ꯒꯨꯒꯜ ꯁꯔꯁ ꯇꯧꯔꯒꯨꯝꯕ ꯑꯗꯨꯝ ꯑꯅꯧꯕ ꯑꯗꯨꯝ ꯀꯔꯝꯕ ꯂꯦꯇꯦꯁꯅꯣꯒꯨꯝꯕ ꯑꯗꯨꯃꯥꯏꯅ ꯊꯤꯔꯒ ꯈꯪꯕ ꯑꯗꯨ ꯑꯩꯅ ꯇꯤꯚꯤꯗꯒꯤ ꯑꯗꯨꯝ ꯄꯥꯎꯒꯨꯝꯕ ꯌꯦꯡꯉꯒꯀꯣ ꯑꯗꯨꯃꯥꯏꯅ ꯇꯧꯔꯒ ꯁꯥꯟꯅꯕꯁꯤꯡꯁꯦ ꯑꯅꯧ ꯑꯅꯧꯕ ꯀꯩꯀꯩ ꯁꯥꯟꯅꯕ ꯂꯩꯕꯅꯣ ꯍꯥꯏꯕꯗꯣ ꯑꯩꯅ ꯑꯗꯨꯃꯥꯏꯅ ꯇꯧꯔꯒ ꯈꯪꯉꯦꯕ ꯑꯗꯨꯒ ꯑꯩꯅ ꯈ꯭ꯋꯥꯏꯗꯒꯤ ꯄꯥꯝꯖꯕꯁꯤꯅ ꯂꯝꯖꯦꯟ ꯑꯣꯏꯅ ꯌꯥꯝꯅ ꯄꯥꯝꯖꯩꯌꯦꯕ ꯁꯥꯟꯅꯕꯗ ꯑꯩꯅ ꯈ꯭ꯋꯥꯏꯗꯒꯤ ꯄꯥꯝꯖꯕꯁꯦ